ꯏꯝꯐꯥꯜ ꯋꯦꯁ ꯖꯤꯜꯥꯗ ꯇꯥꯔꯤꯕ ꯃꯔꯨ ꯑꯣꯏꯕ ꯐꯨꯔꯨꯞꯁꯤꯡ ꯍꯥꯏꯔꯒꯗꯤ ꯃꯩꯇꯩ ꯑꯃꯗꯤ ꯅꯥꯒꯥꯅꯤ ꯃꯩꯇꯩ ꯃꯩꯇꯩꯗꯤ ꯍꯥꯟꯅꯗꯒꯤ ꯇꯥꯔꯛꯂꯕ ꯑꯃꯁꯨꯡ ꯂꯩꯔꯛꯂꯕ ꯐꯨꯔꯨꯞꯅꯤ ꯇꯝꯄꯥꯛꯇ ꯑꯗꯨꯕꯨ ꯅꯥꯒꯥꯁꯤꯡꯁꯤꯁꯨ ꯍꯧꯖꯤꯛ ꯆꯥꯎꯈꯠꯂꯛꯄꯒꯤ ꯃꯇꯨꯡ ꯏꯟꯅ ꯇꯝꯄꯥꯛꯇ ꯂꯩꯔꯛꯇꯨꯅ ꯁꯨꯝ ꯂꯩꯔꯛꯄꯗꯒꯤ ꯃꯈꯣꯏꯁꯨ ꯃꯩꯇꯩꯂꯣꯟ ꯉꯥꯡꯕ ꯍꯩꯔꯛꯇꯨꯅ ꯀꯃꯟ ꯂꯦꯡꯒ꯭ꯋꯦꯖꯁꯤ ꯃꯩꯇꯩꯂꯣꯟ ꯑꯣꯏꯈꯤ ꯑꯗꯨꯒ ꯑꯇꯣꯞ ꯑꯇꯣꯞꯄ ꯇ꯭ꯔꯥꯏꯕꯦꯜ ꯒ꯭ꯔꯨꯞꯁ ꯍꯥꯏꯇꯥꯔꯦ ꯑꯩꯈꯣꯏꯒꯤ ꯅꯥꯛꯇ ꯂꯩꯔꯤꯕ ꯍꯥꯏꯔꯒꯗꯤ ꯀꯨꯀꯤ ꯍꯥꯏꯕ ꯌꯥꯏ ꯂꯣꯟ ꯑꯁꯤ ꯗꯤꯁꯇ꯭ꯔꯤꯛ ꯗꯤꯁꯇ꯭ꯔꯤꯛ ꯗꯤꯁꯇ꯭ꯔꯤꯛꯁꯤꯡꯗ ꯂꯣꯟ ꯑꯁꯤ ꯃꯈꯣꯏ ꯃꯈꯣꯏꯅ ꯇꯥꯕ ꯃꯔꯨꯑꯣꯏꯅ ꯇꯥꯕ ꯐꯨꯔꯨꯞꯁꯤꯡꯗꯨꯅ ꯍꯦꯟꯅ ꯍꯦꯟ ꯍꯦꯟꯅ ꯉꯥꯡꯕ ꯂꯣꯟꯁꯤꯡꯗ ꯍꯣꯡꯏ ꯑꯗꯨꯕꯨ ꯃꯔꯨꯑꯣꯏꯅ ꯁꯤꯖꯤꯟꯅꯕ ꯂꯣꯟꯗꯤ ꯃꯩꯇꯩꯂꯣꯟꯅꯤ